ꯑꯩꯈꯣꯏꯒꯤ ꯏꯐꯝꯗ ꯂꯩꯔꯤꯕ ꯆꯠꯅꯕꯤꯒꯤ ꯑꯣꯏꯕ ꯃꯁꯥꯟꯅꯁꯤꯡ ꯈꯔꯒꯤ ꯃꯃꯤꯡꯗꯤ ꯑꯍꯥꯟꯕꯗ ꯁꯒꯣꯜ ꯀꯥꯡꯖꯩ ꯑꯅꯤꯁꯨꯕꯗ ꯃꯨꯛꯅꯥ ꯀꯥꯡꯖꯩ ꯑꯍꯨꯝꯁꯨꯕꯗ ꯃꯨꯛꯅꯥ ꯃꯔꯤꯁꯨꯕꯗ ꯌꯨꯕꯤ ꯂꯥꯛꯄꯤ ꯑꯁꯤꯅꯆꯤꯡꯕ ꯄꯟꯕ ꯌꯥꯏ ꯍꯥꯏꯔꯤꯕꯁꯤꯡ ꯑꯁꯤꯒꯤ ꯃꯅꯨꯡꯗ ꯑꯃꯈꯛ ꯂꯧꯈꯠꯆꯒꯦ ꯃꯗꯨꯗꯤ ꯁꯒꯣꯜ ꯀꯥꯡꯖꯩ ꯁꯒꯣꯜ ꯀꯥꯡꯖꯩ ꯍꯥꯏꯕ ꯃꯁꯥꯟꯅ ꯑꯁꯤ ꯄꯅꯥ ꯑꯅꯤꯊꯣꯛꯅ ꯍꯥꯏꯕꯗꯤ ꯇꯤꯝ ꯑꯅꯤꯊꯣꯛꯅ ꯈꯥꯏꯗꯣꯛꯏ ꯄꯅꯥ ꯑꯃꯃꯝꯗ ꯁꯥꯟꯅꯔꯣꯏ ꯇꯔꯦꯠ ꯇꯔꯦꯠꯅ ꯈꯨꯖꯤꯡ ꯑꯣꯏꯗꯨꯅ ꯂꯩꯒꯅꯤ ꯃꯈꯣꯏꯁꯤꯡ ꯑꯗꯨ ꯆꯞ ꯆꯥꯕ ꯆꯦꯛꯁꯤꯟ ꯐꯤꯖꯦꯠ ꯁꯦꯠꯇꯨꯅ ꯀꯥꯡꯖꯩ ꯄꯥꯏꯗꯨꯅ ꯁꯒꯣꯜꯒꯤ ꯃꯊꯛ ꯇꯣꯡꯗꯨꯅ ꯁꯥꯟꯅꯅꯕꯒꯤꯗꯃꯛ ꯃꯥꯏꯀꯩ ꯑꯅꯤꯗ ꯇꯣꯉꯥꯟ ꯇꯣꯉꯥꯟꯅ ꯃꯥꯒꯤ ꯃꯥꯒꯤ ꯒ꯭ꯔꯨꯞ ꯈꯥꯏꯗꯣꯛꯅꯔꯒ ꯂꯩꯒꯅꯤ ꯑꯗꯨꯒ ꯍꯟꯖꯕꯅ ꯃꯌꯥꯏꯗ ꯂꯦꯞꯇꯨꯅ ꯀꯥꯡꯂꯨꯞ ꯑꯅꯤ ꯍꯥꯏꯕꯗꯤ ꯄꯅꯥ ꯑꯅꯤꯒꯤ ꯁꯥꯟꯅꯔꯣꯏꯁꯤꯡ ꯑꯗꯨꯒꯤ ꯅꯥꯛ ꯌꯦꯠ ꯑꯅꯤꯒꯤ ꯃꯌꯥꯏꯗ ꯃꯍꯥꯛꯅ ꯂꯦꯞꯂꯀꯥꯟꯗ ꯍꯟꯇ꯭ꯔꯦ ꯍꯨꯟꯗꯨꯅ ꯁꯒꯣꯜ ꯀꯥꯡꯖꯩ ꯑꯁꯤ ꯑꯁꯨꯝꯅ ꯁꯥꯟꯅꯒꯅꯤ ꯑꯃꯅ ꯑꯃꯗꯒꯤ ꯀꯥꯡꯗ꯭ꯔꯨꯝ ꯑꯗꯨ ꯃꯨꯟꯕ ꯇꯥꯟꯅꯗꯨꯅ ꯑꯔꯣꯏꯕ ꯄꯟꯗꯨꯞꯀꯤ ꯂꯩꯔꯤꯕ ꯆꯩꯈꯩꯗꯨꯒꯤ ꯋꯥꯡꯃꯗ ꯀꯥꯡꯗ꯭ꯔꯨꯝ ꯑꯗꯨ ꯆꯠꯍꯟꯈꯤꯕ ꯉꯝꯕ ꯑꯗꯨꯒꯨꯝꯕ ꯄꯅꯥ ꯑꯗꯨꯅ ꯑꯍꯥꯟꯕ ꯄꯥꯟꯖꯟ ꯑꯃ ꯆꯜꯂꯦ ꯍꯥꯏꯗꯨꯅ ꯂꯧꯅꯒꯅꯤ ꯍꯥꯏꯔꯤꯕ ꯃꯁꯥꯟꯅ ꯑꯁꯤ ꯃꯇꯝꯒꯤ ꯑꯑꯣꯟꯕ ꯂꯥꯛꯂꯕ ꯂꯥꯛꯂꯕ ꯃꯇꯨꯡꯗ ꯍꯧꯖꯤꯛꯇꯤ ꯄꯣꯂꯣ ꯍꯥꯏꯅ ꯈꯪꯅꯗꯨꯅ ꯆꯀ꯭ꯔ ꯃꯔꯤ ꯊꯣꯛꯅ ꯁꯥꯟꯅꯕꯒꯤ ꯑꯁꯤꯒꯨꯝꯕ ꯃꯋꯣꯡ ꯑꯃꯗ ꯍꯧꯖꯤꯛꯇꯤ ꯁꯒꯣꯜ ꯀꯥꯡꯖꯩ ꯑꯁꯤ ꯂꯩꯔꯦ